ꯑꯩꯅ ꯉꯁꯤ ꯌꯥꯎꯍꯧꯔꯛꯄꯁꯤꯗꯒꯤ ꯍꯧꯖꯤꯡ ꯐꯥꯎꯕ ꯇꯧꯔꯛꯏꯕ ꯊꯕꯛꯁꯤꯡꯗꯤ ꯑꯩꯅ ꯄꯨꯡ ꯑꯍꯨꯝ ꯃꯈꯥꯏꯗ ꯍꯧꯒꯠꯆꯔꯦ ꯍꯧꯒꯠꯆꯔꯕ ꯃꯇꯨꯡꯗ ꯕ꯭ꯔꯁ ꯅꯨꯡ ꯁꯦꯡꯗꯣꯛꯑꯒ ꯋꯥꯀꯤꯡ ꯄꯨꯡ ꯃꯔꯤ ꯁ꯭ꯋꯥꯏꯗꯩ ꯋꯥꯀꯤꯡ ꯆꯠꯆꯔꯒ ꯋꯥꯀꯤꯡ ꯍꯜꯂꯛꯑꯕ ꯃꯇꯨꯡ ꯑꯩꯅ ꯍꯥꯏꯇꯥꯔꯦ ꯑꯩꯒꯤ ꯑꯣꯏꯕ ꯊꯕꯛꯁꯤꯡꯗꯤ ꯏꯃꯨꯡ ꯃꯅꯨꯡ ꯍꯥꯏꯇꯥꯔꯦ ꯋꯥꯏ ꯁꯤꯠꯆꯤꯜꯂꯅꯤ ꯋꯥꯏ ꯁꯤꯠꯄ ꯂꯣꯏꯕ ꯇꯧꯔꯒ ꯂꯝ ꯅꯨꯡ ꯇꯩꯔꯒ ꯂꯝ ꯇꯩꯔꯕ ꯃꯇꯨꯡꯗ ꯑꯩꯒꯤ ꯗꯨꯛ ꯄꯨꯖꯥꯒꯤ ꯀꯣꯟꯁꯤꯡ ꯐꯦꯡꯗꯣꯛꯑꯒ ꯗꯨꯛ ꯄꯨꯖꯥꯒꯤ ꯀꯣꯟꯁꯤꯡ ꯐꯦꯡꯗꯣꯛꯑꯕ ꯃꯇꯨꯡꯗ ꯑꯩ ꯏꯔꯨꯖꯔꯒ ꯑꯩ ꯏꯔꯨꯖꯔꯕ ꯏꯔꯨꯖꯔꯒ ꯗꯨꯛ

ꯑꯩꯒꯤ ꯏꯃꯨꯡ ꯃꯅꯨꯡꯒ ꯕ꯭ꯔꯦꯛ ꯐꯥꯁ ꯇꯧꯅꯕꯒꯤꯗꯃꯛꯇ ꯆꯥ ꯅꯨꯡ ꯆꯥꯁꯤ ꯊꯛꯅꯤꯉꯥꯏ ꯕꯔꯦꯛ ꯐꯥꯁ ꯀꯩꯀꯩ ꯁꯦꯝꯃ ꯃꯇꯨꯡ ꯃꯌꯥꯝꯒ ꯕꯔꯦꯛ ꯐꯥꯁ ꯇꯧꯔꯒ ꯑꯗꯨ ꯂꯣꯏꯔꯕ ꯃꯇꯨꯡꯗ ꯑꯩꯅ ꯅꯣꯡꯃꯒꯤ ꯍꯥꯏꯇꯥꯔꯦ ꯅꯣꯡꯃꯒꯤ ꯑꯣꯏꯕ ꯆꯥꯛ ꯏꯁꯤꯡ ꯑꯩꯒꯤ ꯏꯃꯨꯡ ꯃꯅꯨꯡꯒꯤ ꯆꯥꯛ ꯏꯁꯤꯡ ꯊꯣꯡꯗꯨꯅ ꯑꯩꯒꯤ ꯏꯅꯥꯎ ꯅꯨꯄꯤꯁꯤꯡ ꯁ꯭ꯀꯨꯜ ꯆꯠꯄ ꯅꯪꯅꯉꯥꯏ ꯄꯨꯡ ꯃꯥꯄꯟꯗ ꯁ꯭ꯀꯨꯜ ꯆꯠꯀꯗꯕ ꯅꯪꯅꯉꯥꯏꯗꯃꯛꯇ ꯆꯥꯛ ꯏꯁꯤꯡ ꯊꯣꯡꯉꯒ ꯃꯣꯏꯕꯨ ꯄꯤꯖ ꯄꯤꯊꯛꯑꯒ ꯁ꯭ꯀꯨꯜ ꯆꯠꯍꯟꯈ꯭ꯔꯕ ꯃꯇꯨꯡ ꯑꯩꯅ ꯑꯩꯒꯤ ꯀꯣꯂꯦꯖ ꯄꯨꯡ ꯇꯔꯥꯃꯊꯣꯏ ꯅꯪꯅꯉꯥꯏ ꯆꯠꯅꯉꯥꯏꯒꯤꯗꯃꯛꯇ ꯑꯩꯅ ꯀꯣꯂꯦꯖ ꯆꯠꯅꯉꯥꯏꯒꯤꯗꯃꯛꯇ ꯑꯩꯅ ꯑꯩꯒꯤ ꯑꯃꯨꯛ ꯏꯁꯥꯒꯤ ꯇꯌꯥꯔꯤ ꯑꯣꯏꯕ ꯁ꯭ꯀꯨꯜ ꯆꯠꯈꯔꯕ ꯃꯇꯨꯡ ꯑꯩꯅ ꯒꯦꯐ ꯑꯩꯒꯤ ꯄꯨꯡ ꯃꯥꯄꯟꯗꯩꯅ ꯇꯔꯥꯃꯊꯣꯏ ꯐꯥꯎ ꯃꯅꯨꯡꯁꯤꯗ ꯍꯥꯡꯉꯤꯕ ꯃꯇꯝꯗ ꯑꯩꯅ ꯑꯩꯒꯤ ꯑꯣꯏꯕ ꯂꯥꯏꯔꯤꯛ ꯈꯔ ꯄꯥꯖꯔꯒ ꯑꯩꯒꯤ ꯀꯣꯂꯦꯖ ꯑꯃꯨꯛ ꯆꯠꯅꯉꯥꯏꯒꯤꯗꯃꯛꯇꯗ ꯂꯥꯏꯔꯤꯛ ꯈꯔ ꯄꯥꯔꯕ ꯃꯇꯨꯡꯗ ꯑꯩꯒꯤ ꯀꯣꯂꯦꯖ ꯆꯠꯄ ꯀꯥꯟꯗ ꯁꯦꯠꯀꯗꯕ ꯆꯥꯒꯗꯕ ꯃꯈꯩꯗꯣ ꯃꯐꯝ ꯆꯥꯅ ꯂꯣꯏꯁꯜꯂꯝꯃꯒ ꯑꯩꯅ ꯈꯣꯡ ꯈꯨꯠ ꯑꯩ ꯀꯣꯂꯦꯖ ꯆꯠꯂꯝꯗꯥꯏꯒꯤ ꯈꯣꯡ ꯈꯨꯠ ꯍꯥꯝꯗꯣꯛꯎꯔꯒ ꯀꯣꯂꯦꯖꯀꯤꯗꯃꯛꯇ ꯄꯨꯡ ꯇꯔꯥꯃꯊꯣꯏ ꯁ꯭ꯋꯥꯏꯗ ꯗꯔꯦꯁ ꯅꯨꯡ ꯇꯔꯥꯃꯈꯥꯏ ꯇꯔꯥꯃꯊꯣꯏ ꯅꯪꯅꯤꯉꯥꯏ ꯆꯠꯄꯗꯣ ꯇꯔꯥꯃꯈꯥꯏ ꯁ꯭ꯋꯥꯏꯗ ꯗꯔꯦꯁ ꯅꯨꯡ ꯂꯣꯏꯁꯤꯜꯂꯒ ꯑꯩ ꯄꯨꯡ ꯇꯔꯥꯃꯊꯣꯏꯗ ꯀꯣꯂꯦꯖ ꯌꯧꯅꯤꯉꯥꯏꯒꯤꯗꯃꯛꯇ ꯑꯩ ꯆꯠꯂꯦ